ꯉꯁꯤ ꯑꯩꯅ ꯉꯥꯡꯒꯗꯧꯕ ꯇꯣꯄꯤꯛ ꯍꯥꯏꯕ ꯇꯥꯔꯦ ꯑꯣꯚꯔ ꯋꯦꯠ ꯍꯥꯏꯕꯁꯤ ꯌꯥꯝ ꯐꯠꯇꯕ ꯗꯤꯖꯤꯁ ꯑꯣꯜꯂꯛꯀꯗꯧꯕꯅꯤ ꯑꯗꯨꯒꯤꯅ ꯑꯩꯈꯣꯏꯁꯤ ꯀꯔꯝꯃꯥꯏꯅ ꯑꯩꯈꯣꯏꯒꯤ ꯕꯣꯗꯤꯁꯤ ꯐꯤꯠ ꯑꯣꯏꯅ ꯊꯝꯒꯅꯤ ꯍꯥꯏꯔꯗꯤ ꯕꯦꯂꯦꯟꯁ ꯆꯥꯅ ꯋꯦꯠꯁꯤ ꯀꯔꯝꯃꯥꯏꯅ ꯊꯝꯒꯅꯤ ꯍꯥꯏꯔꯗꯤ ꯑꯆꯥ ꯑꯊꯛꯁꯤ ꯈꯔ ꯌꯦꯡꯁꯤꯟꯕ ꯇꯥꯔꯦ ꯆꯥꯕ ꯊꯛꯄ ꯍꯥꯏꯕꯁꯤ ꯑꯣꯚꯔ ꯑꯣꯏꯅ ꯆꯥꯁꯤꯟꯗꯕꯤꯗ ꯁꯤ ꯆꯥꯕ ꯌꯥꯔꯅꯤ ꯁꯤꯃꯨꯛ ꯁꯤꯅ ꯌꯥꯒꯅꯤ ꯍꯥꯏꯕꯁꯤ ꯑꯩꯈꯣꯏꯅ ꯈꯪꯂꯒ ꯆꯥꯕ ꯃꯇꯝꯗ ꯑꯩꯈꯣꯏꯒꯤ ꯋꯦꯠꯀꯤꯗꯃꯛꯁꯨ ꯈꯜꯂꯒ ꯆꯥꯒꯗꯧꯕꯅꯤ ꯑꯆꯥ ꯊꯛꯁꯤ ꯁꯤ ꯆꯥꯅꯤꯡꯉꯤ ꯍꯥꯏꯅ ꯅꯝꯐꯨꯅ ꯅꯝ ꯆꯥꯁꯤꯜꯂꯒ ꯑꯩꯈꯣꯏꯒꯤ ꯕꯣꯗꯤꯁꯤꯗ ꯑꯣꯚꯔ ꯋꯦꯠ ꯑꯣꯏꯔꯛꯄ ꯃꯇꯝꯗ ꯗꯤꯖꯤꯁ ꯃꯌꯥꯝ ꯂꯥꯛꯀꯗꯧꯕꯅꯤ ꯑꯗꯨꯒꯤꯅ ꯑꯗꯨ ꯗꯤꯖꯤꯁꯁꯤꯡꯗꯨ ꯂꯥꯛꯇꯅꯕ ꯑꯩꯈꯣꯏꯒꯤ ꯕꯣꯗꯤꯁꯤ ꯋꯦꯠ ꯑꯩꯈꯣꯏꯒꯤ ꯍꯛꯆꯥꯡꯁꯤ ꯀꯔꯝꯃꯥꯏꯅ ꯐꯅ ꯊꯝꯒꯅꯤ ꯍꯥꯏꯔꯗꯤ ꯑꯩꯈꯣꯏꯁꯦ ꯑꯆꯥ ꯑꯊꯛꯇ ꯑꯌꯨꯛꯇ ꯍꯧꯒꯠꯂꯒ ꯆꯥ ꯊꯛ ꯆꯥꯔꯒ ꯆꯥꯒꯗꯧꯕꯁꯤꯁꯨ ꯌꯥꯝ ꯆꯥꯁꯤꯟꯗꯕꯤꯗ ꯈꯔ ꯈꯔ ꯑꯦꯕ꯭ꯔꯤꯗꯦ ꯑꯦꯕ꯭ꯔꯤ ꯃꯣꯔꯅꯤꯡ ꯍꯥꯏꯕ ꯇꯥꯔꯦ ꯑꯗꯨ ꯈꯔ ꯈꯔ ꯑꯗꯨꯝ ꯆꯥꯔꯒ ꯑꯦꯛꯁꯔꯁꯥꯏꯁꯀꯨꯝꯕ ꯑꯦꯛꯁꯔꯁꯥꯏꯁꯀꯨꯝꯕ ꯅꯤꯡꯇꯤ ꯇꯣꯏꯅ ꯇꯧꯕ ꯑꯌꯨꯛꯅꯦ ꯃꯣꯔꯅꯤꯡ ꯋꯥꯛ ꯆꯠꯄ ꯅꯠꯇ꯭ꯔꯒ ꯑꯗꯨꯝ ꯑꯦꯛꯁꯔꯁꯥꯏꯁ ꯌꯨꯝꯗꯁꯨ ꯂꯩꯔꯒ ꯁꯥꯟꯅꯕ ꯈꯣꯠꯄ ꯈꯔ ꯖꯤꯝ ꯋꯤꯟ ꯇꯧꯕ ꯁꯥꯟꯅꯔꯒ ꯕꯣꯗꯤ ꯑꯩꯈꯣꯏꯒꯤ ꯋꯦꯠꯁꯤꯡꯁꯤ ꯈꯔ ꯃꯦꯟꯇꯦꯟ ꯇꯧꯔꯒ ꯍꯛꯆꯥꯡꯁꯤ ꯕꯦꯂꯦꯟꯁ ꯑꯣꯏꯅ ꯑꯗꯨꯝ ꯑꯣꯚꯔ ꯋꯦꯠ ꯑꯣꯏꯍꯟꯗꯕꯤꯗ ꯑꯗꯨꯝ ꯂꯩꯍꯟꯒꯗꯧꯕꯅꯤ ꯑꯩꯈꯣꯏꯁꯤ ꯑꯗꯨꯒ ꯃꯦꯟ ꯏꯝꯄꯣꯔꯇꯦꯟꯁꯤ ꯑꯩꯈꯣꯏꯁꯤ ꯍꯛꯆꯥꯡꯁꯤ ꯋꯦꯠꯁꯤ ꯕꯦꯂꯦꯟꯁ ꯊꯝꯒꯅꯤ ꯍꯥꯏꯔꯗꯤ ꯑꯦꯛꯁꯔꯁꯥꯏꯁ ꯇꯧꯕꯁꯤ ꯀꯝꯄꯜꯁꯔꯤ ꯑꯦꯛꯁꯔꯁꯥꯏꯁ ꯇꯧꯒꯗꯧꯕꯅꯤ ꯑꯗꯨꯒ ꯑꯆꯥ ꯑꯊꯛꯁꯤꯡꯁꯤꯗ ꯍꯦꯟꯖꯤꯟꯅ ꯆꯥꯁꯤꯟꯕ ꯈꯣꯠꯆꯤꯟꯕ ꯃꯇꯝꯗ ꯑꯁꯣꯛ ꯑꯄꯟꯁꯤ ꯃꯌꯥꯝ ꯂꯥꯛꯀꯅꯤ ꯍꯛꯆꯥꯡꯗ ꯑꯗꯨꯒ ꯋꯦꯠꯁꯤ ꯌꯥꯝ ꯍꯦꯟꯒꯠꯂꯛꯀꯗꯧꯕꯅꯦ ꯑꯗꯨꯒꯤꯅ ꯆꯥ ꯊꯛꯄꯁꯤ ꯅꯥꯏꯒꯗꯧꯕꯅꯤ ꯑꯗꯨꯒ ꯑꯦꯛꯁꯔꯁꯥꯏꯁ ꯍꯥꯏꯕꯁꯤ ꯀꯝꯄꯜꯁꯔꯤ ꯇꯧꯒꯗꯧꯕꯅꯤ ꯑꯦꯛꯁꯔꯁꯥꯏꯁ ꯌꯥꯎꯗꯕ ꯃꯇꯝꯗ ꯆꯥꯁꯤꯟꯕ ꯆꯥꯕ ꯇꯨꯝꯕ ꯆꯥꯕ ꯇꯨꯝꯕ ꯍꯥꯏꯕ ꯃꯇꯝꯗ ꯅꯪꯒꯤ ꯋꯦꯠꯁꯤꯡꯁꯤ ꯍꯦꯟꯒꯠꯀꯗꯧꯕꯅꯤ ꯑꯗꯨꯒꯤꯅ ꯋꯦꯠꯁꯤ ꯅꯪꯒꯤ ꯍꯥꯏꯠꯀꯤ ꯃꯇꯨꯡꯏꯟꯅ ꯍꯦꯟꯀꯠꯍꯟꯗꯕꯤꯗ ꯂꯦꯕꯦꯜ ꯑꯃꯗꯤ ꯏꯀ꯭ꯋꯦꯜꯂꯤ ꯂꯩꯍꯟꯒꯗꯧꯕꯅꯤ ꯍꯥꯏꯕꯗꯤ ꯀꯝꯄꯜꯁꯔꯤ ꯃꯣꯔꯅꯤꯡ ꯏꯚꯤꯅꯤꯡꯁꯤ ꯑꯦꯛꯁꯔꯁꯥꯏꯁ ꯇꯧꯕ ꯈꯔ ꯄ꯭ꯂꯦ ꯁꯥꯟꯅꯕ ꯑꯗꯨ ꯑꯣꯏꯔꯒ ꯑꯗꯨ ꯃꯇꯝꯗ ꯍꯛꯆꯥꯡꯁꯤ ꯑꯗꯨꯝ ꯐꯔꯛꯇꯅ ꯃꯦꯟꯇꯦꯟ ꯇꯧꯅ ꯂꯩꯒꯅꯤ ꯍꯥꯏꯕꯁꯦ ꯑꯩ ꯑꯗꯨꯝ ꯍꯥꯏꯅꯤꯡꯕꯅꯤ ꯑꯗꯨꯒꯤꯅ ꯑꯆꯥ ꯑꯊꯛꯁꯤꯗ ꯀꯤꯌꯔ ꯇꯧꯕ ꯑꯦꯛꯁꯔꯁꯥꯏꯁ ꯀꯝꯄꯜꯁꯔꯤ ꯑꯣꯏꯍꯟꯕ ꯑꯗꯨ ꯃꯇꯝꯗ ꯑꯩꯈꯣꯏꯒꯤ ꯍꯛꯆꯥꯡꯁꯤ ꯕꯦꯂꯦꯟꯁ ꯆꯥꯅ ꯑꯗꯨꯝ ꯂꯩꯒꯅꯤ ꯍꯥꯏꯕꯁꯦ ꯍꯥꯏꯖꯒꯦ ꯑꯗꯨꯝ ꯅꯈꯣꯏꯉꯣꯟꯗ ꯍꯥꯏꯅꯤꯡꯕꯅꯤ